ꯍꯜꯂꯣ ꯁꯤꯕꯨ ꯊꯣꯏꯕꯤ ꯀꯦꯞ ꯁꯥꯔꯕꯤꯁ ꯅꯠꯇ꯭ꯔꯣ ꯑꯣ ꯌꯥꯝ ꯐꯔꯦ ꯌꯥꯝ ꯅꯨꯡꯉꯥꯏꯖꯔꯦ ꯑꯗꯣ ꯀꯦꯞ ꯑꯃꯇ ꯕꯨꯛ ꯇꯧꯖꯒꯦ ꯑꯩꯒꯤ ꯏꯃꯥ ꯕꯕꯥꯗꯣ ꯍꯠꯇꯥꯗ ꯂꯩꯈꯤꯕ ꯃꯈꯣꯏ ꯌꯨꯝꯗ ꯍꯟꯅꯤꯡꯉꯦ ꯍꯥꯏꯕ ꯑꯗꯣ ꯃꯈꯣꯏ ꯍꯜꯂꯛꯅꯕ ꯀꯦꯞ ꯑꯃꯇ ꯕꯨꯛ ꯇꯧꯖꯒꯦ ꯇꯧꯕꯅꯦ ꯌꯥꯒꯗꯕ꯭ꯔꯥ ꯑꯣ ꯐꯔꯦ ꯑꯗꯨꯗꯤ ꯌꯥꯝ ꯅꯨꯡꯉꯥꯏꯔꯦ ꯑꯗꯣ ꯍꯌꯦꯡꯒꯤ ꯑꯌꯨꯛꯀꯤ ꯄꯨꯡ ꯃꯥꯄꯜꯗ ꯍꯠꯇꯥꯒꯤ ꯃꯤꯅꯨꯊꯣꯡꯗꯒꯤ ꯃꯈꯣꯏ ꯃꯤ ꯃꯉꯥ ꯁꯨꯕꯅꯦ ꯃꯈꯣꯏ ꯃꯉꯥ ꯂꯧꯈꯠꯄꯤꯔꯒ ꯃꯣꯔꯦ ꯕꯖꯥꯔ ꯐꯥꯎꯕꯗꯪ ꯊꯤꯟꯕꯤꯔꯛꯄ ꯇꯥꯔꯦ ꯍꯣꯏ ꯑꯗꯨꯒ ꯊꯤꯟꯕꯤꯔꯛꯑꯣ ꯃꯈꯣꯏꯒꯤ ꯀꯟꯇꯦꯛ ꯅꯝꯕꯔꯗꯨꯅ ꯑꯩ ꯊꯥꯖꯔꯛꯑꯒꯦ ꯑꯗꯨꯒ ꯀꯦꯕ ꯚꯥꯔꯥꯗꯤ ꯚꯥꯔꯥꯗꯤ ꯀꯌꯥ ꯑꯣꯏꯗꯣꯏꯅꯣ ꯑꯣ ꯐꯔꯦ ꯐꯔꯦ ꯌꯥꯝ ꯅꯨꯡꯉꯥꯏꯖꯔꯦ ꯄꯦꯠ ꯇꯧꯊꯣꯛꯆꯔꯛꯑꯒꯦ ꯐꯔꯦ ꯐꯔꯦ ꯍꯌꯦꯡ ꯁꯣꯏꯗꯅ ꯄꯤꯛ ꯇꯧꯕꯤꯌꯨ